ꯍꯦꯜꯂꯣ ꯑꯣ ꯑꯣ ꯑꯣ ꯑꯣꯖꯥ ꯑꯩꯈꯣꯏꯁꯦ ꯑꯩꯈꯣꯏ ꯃꯤ ꯃꯉꯥ ꯂꯥꯛꯀꯗꯕꯅꯦ ꯃꯤ ꯃꯉꯥ ꯃꯤ ꯃꯉꯥ ꯂꯥꯛꯀꯗꯕꯅꯦ ꯇꯤꯛꯀꯦꯠ ꯃꯉꯥ ꯑꯗꯨꯝ ꯈꯥꯛꯄꯤꯔꯝꯃꯣ ꯑꯣꯖꯥ ꯑꯗꯣ ꯇꯤꯛꯀꯦꯠ ꯑꯥ

ꯑꯧ ꯑꯩꯈꯣꯏ ꯒꯥꯔꯤ ꯏꯁꯥꯒꯤ ꯄ꯭ꯔꯥꯏꯚꯦꯠ ꯒꯥꯔꯤ ꯄꯣꯔꯛꯀꯅꯤ ꯎꯝ ꯑꯣꯍꯣ ꯑꯣ ꯄꯥꯔꯀꯤꯡꯒꯤ ꯄꯥꯔꯀꯤꯡꯒꯤ ꯀꯩꯒꯤ ꯑꯣꯖꯥ ꯐꯤ ꯀꯃꯥꯏꯅ ꯇꯧꯕ

ꯑꯣ ꯍꯣꯏ ꯍꯣꯏ ꯑꯥ ꯑꯣꯖꯥ ꯑꯗꯨ ꯑꯩꯈꯣꯏꯒꯤ ꯑꯩꯈꯣꯏꯅ ꯂꯥꯛꯄ ꯃꯇꯝꯗ ꯑꯩꯈꯣꯏꯅ ꯌꯨꯝꯗꯩ ꯑꯥꯎꯇꯁꯥꯏꯗꯇꯩ ꯀꯩꯀꯩ ꯆꯥꯅꯤꯡ ꯊꯛꯅꯤꯡꯕ ꯀꯔꯤ ꯀꯔꯤ ꯇꯤꯞꯐꯤꯟ ꯅꯨꯡꯐꯤꯟ ꯀꯔꯤ ꯀꯔꯤ ꯂꯣꯏꯅ ꯄꯨꯔꯒ ꯄꯨꯁꯜꯂꯛꯑꯒ ꯃꯅꯨꯡꯗ ꯑꯗꯨꯝ ꯑꯩꯈꯣꯏ ꯆꯥꯕ ꯈꯣꯠꯄ ꯉꯁꯥꯏꯒꯤ ꯑꯊꯤꯡꯕ ꯈꯣꯠꯄ ꯀꯩꯀꯩ ꯂꯩꯕ ꯀꯃꯥꯏ ꯀꯃꯥꯏꯅ ꯇꯧꯕ

ꯑꯣ ꯑꯣ ꯑꯣ ꯑꯣ ꯑꯣ ꯑꯣ ꯑꯣ ꯑꯣ ꯑꯣ ꯑꯣ ꯑꯗꯨ ꯑꯣꯖꯥ ꯃꯅꯨꯡꯗ ꯑꯗꯨꯝ ꯀꯩꯅꯣ ꯐꯥꯁ ꯐꯨꯗ ꯔꯦꯁꯇꯨꯔꯦꯟ ꯑꯗꯨꯝ ꯐꯖꯅ ꯂꯩꯕ ꯅꯠꯇ꯭ꯔꯣ ꯑꯣ ꯑꯣ ꯑꯣ ꯑꯣ ꯐꯥꯁ ꯐꯨꯗ ꯑꯩꯈꯣꯏ ꯀꯩꯅꯣꯒꯤ ꯆꯧꯒꯨꯝꯕ ꯀꯩꯒꯨꯝꯕ ꯐꯥꯁ ꯐꯨꯗ ꯀꯩꯀꯩ ꯑꯗꯨꯝꯕꯒꯤ ꯑꯝꯐꯧ ꯐꯪꯗꯦꯕ ꯑꯣ ꯑꯗꯣ ꯑꯣꯖꯥ ꯉꯁꯥꯏ ꯑꯣꯄꯟ ꯇꯧꯕꯁꯤꯅ ꯀꯔꯝꯀꯥꯟꯗ ꯇꯧꯔꯒ ꯀ꯭ꯂꯣꯖꯅ ꯀꯔꯝꯕ ꯑꯣ ꯑꯣ

ꯑꯣ ꯑꯩꯈꯣꯏ ꯑꯗꯣ ꯑꯗꯨꯝ ꯂꯣꯏꯁꯤꯟꯕ ꯍꯣꯔꯦꯟ ꯀ꯭ꯂꯣꯖ ꯇꯧꯕꯗꯣ ꯄꯨꯡ ꯀꯌꯥ ꯃꯨꯛꯀꯤ ꯃꯃꯥꯡꯗꯁꯤꯒꯤ ꯄꯨꯡ ꯁꯨꯛꯀꯤ ꯃꯃꯥꯡꯗ ꯊꯣꯛꯍꯧꯒꯗꯕꯅꯤ ꯒꯥꯏꯅ ꯍꯥꯏꯕ ꯑꯃ ꯈꯪꯖꯅꯤꯡꯕ ꯍꯥꯏꯇꯥꯔꯦ ꯑꯣ ꯑꯣ ꯑꯗꯣ ꯃꯅꯨꯡꯗ ꯑꯩꯈꯣꯏ ꯀꯩꯀꯩ ꯔꯤꯀ꯭ꯔꯤꯌꯦꯁꯟꯅꯦꯜ ꯀꯩꯀꯩ ꯂꯩꯕ ꯈꯣꯠꯄ ꯔꯤꯀ꯭ꯔꯤꯌꯦꯁꯟꯅꯦꯜ ꯑꯣꯏꯕ ꯑꯩꯈꯣꯏꯒꯤ ꯍꯥꯏꯗꯤ ꯕꯣꯠ ꯇꯣꯡꯕꯒꯤ ꯑꯣꯏꯒꯦꯔꯥ ꯑꯗꯩ ꯀꯔꯤ ꯀꯔꯤ ꯀꯩꯀꯩ ꯂꯩꯕꯤꯒꯦ ꯁꯤꯅꯤ ꯑꯝ ꯈꯪꯖꯅꯤꯡꯉꯤ

ꯑꯣ ꯎꯝ ꯑꯣꯑꯣ ꯑꯣꯑꯣ ꯑꯣꯑꯣ ꯑꯣ ꯑꯗꯨꯗꯤ ꯑꯣ ꯍꯣꯏ ꯑꯗꯨꯗꯤ ꯑꯩꯈꯣꯏ ꯄꯨꯡ ꯍꯣꯔꯦꯟ ꯄꯨꯡ ꯃꯥꯄꯟ ꯃꯥꯄꯟ ꯃꯈꯥꯏ ꯑꯗꯨꯋꯥꯏ ꯃꯄꯥꯗ ꯑꯗꯨꯝ ꯂꯥꯛꯆꯔꯒꯦ ꯑꯣ ꯍꯣꯏ ꯍꯣꯏ ꯍꯣꯏ ꯊꯝꯖꯔꯒꯦ ꯎꯝ